ꯑꯩꯅ ꯑꯩꯈꯣꯏꯒꯤ ꯁ꯭ꯀꯤꯟ ꯀꯔꯝꯕ ꯁ꯭ꯀꯤꯜꯅꯣ ꯍꯥꯏꯔꯀꯥꯟꯗ ꯑꯩꯅ ꯀꯝꯄ꯭ꯌꯨꯇ꯭ꯔꯒꯤ ꯃꯇꯥꯡꯗ ꯍꯦꯟꯅ ꯅꯣꯂꯦꯖ ꯂꯩꯔꯝꯃꯒꯗꯤ ꯍꯧꯖꯤꯛꯀꯤ ꯃꯇꯝꯁꯤꯗ ꯑꯗꯨꯛꯀꯤ ꯃꯇꯤꯛ ꯅꯨꯉꯥꯏꯔꯝꯒꯅꯤ ꯍꯥꯏꯅ ꯈꯜꯂꯤ ꯃꯇꯝꯁꯤꯅ ꯍꯧꯖꯤꯛꯀꯤ ꯃꯇꯝꯗ ꯀꯝꯄ꯭ꯌꯨꯇ꯭ꯔꯒꯤ ꯑꯦꯖ ꯑꯣꯏꯔꯕꯅꯤꯅ ꯀꯝꯄ꯭ꯌꯨꯇ꯭ꯔꯒꯤ ꯃꯔꯝꯗ ꯍꯦꯟꯅ ꯈꯪꯕ ꯍꯦꯟꯅ ꯅꯣꯂꯦꯖ ꯂꯩꯔꯝꯃꯒꯗꯤ ꯌꯥꯝꯅ ꯅꯨꯉꯥꯏꯒꯅꯤ ꯍꯥꯏꯅ ꯈꯜꯂꯤ ꯑꯣꯞꯂꯥꯏꯟꯒꯤ ꯃꯇꯥꯡꯗꯗꯤ ꯑꯩꯅ ꯄꯥꯔꯒ ꯃꯁꯦꯡꯅ ꯄꯨꯛꯅꯤꯡ ꯆꯪꯅ ꯊꯋꯥꯏ ꯌꯥꯎꯅ ꯄꯥꯔꯀꯥꯟꯗ ꯃꯥꯒꯤ ꯁꯤꯖꯤꯟꯅꯐꯃ ꯃꯥꯒꯤ ꯃꯥꯎꯁ ꯀꯝꯄ꯭ꯌꯨꯇ꯭ꯔꯒꯤ ꯄ꯭ꯔꯤꯟꯇ꯭ꯔ ꯄꯨꯝꯅꯃꯛꯁꯤꯡꯗꯣ ꯑꯩꯅ ꯄꯥꯕ ꯃꯇꯝꯗꯗꯤ ꯂꯣꯏꯅ ꯈꯪꯕ ꯉꯝꯃꯤ ꯇꯧꯕꯇꯕꯨ ꯑꯣꯟꯂꯥꯏꯟ ꯁꯤꯖꯤꯟꯅꯔꯛꯄ ꯃꯇꯝꯗꯗꯤ ꯀꯝꯄ꯭ꯌꯨꯇ꯭ꯔꯁꯤ ꯍꯥꯎ ꯇꯨ ꯃꯦꯅꯦꯖ ꯍꯥꯎ ꯇꯨ ꯑꯩꯈꯣꯏꯅ ꯀꯃꯥꯏꯅ ꯇꯧꯗꯅ ꯀꯝꯄ꯭ꯌꯨꯇ꯭ꯔꯁꯤ ꯑꯩꯈꯣꯏꯒꯤ ꯑꯣꯟꯂꯥꯏꯟꯗ ꯀꯃꯥꯏꯅ ꯄꯥꯏꯒꯅꯤ ꯀꯃꯥꯏꯅ ꯁꯤꯖꯤꯟꯅꯒꯅꯤ ꯀꯔꯝꯕ ꯋꯦꯞꯁꯥꯏꯠꯇ ꯆꯪꯉꯒ ꯀꯔꯤ ꯄꯨꯊꯣꯛꯀꯅꯤ ꯍꯥꯏꯕꯅꯆꯤꯡꯕ ꯑꯁꯤꯒꯨꯝꯂꯕ ꯀꯝꯄ꯭ꯌꯨꯇ꯭ꯔꯒꯤ ꯅꯣꯂꯦꯖꯁꯦ ꯑꯩꯉꯣꯟꯗ ꯍꯦꯟꯅ ꯂꯩꯔꯝꯂꯒꯗꯤ ꯌꯥꯝꯅ ꯅꯨꯉꯥꯏꯒꯗꯧꯕꯅꯤ ꯑꯗꯨꯒ ꯑꯣꯞꯂꯥꯏꯟꯗꯕꯨꯗꯤ ꯑꯗꯨꯝ ꯄꯥꯔꯀꯥꯟꯗ ꯃꯥꯎꯁ ꯅꯝꯃꯀꯥꯟꯗ ꯄ꯭ꯔꯤꯟꯇ꯭ꯔꯗ ꯀꯔꯤ ꯊꯣꯛꯄ ꯀꯃꯥꯏ ꯀꯃꯥꯏ ꯇꯧꯕ ꯑꯩꯈꯣꯏꯅ ꯄꯥꯕ ꯃꯇꯝꯗꯗꯤ ꯄꯥꯔꯒ ꯂꯣꯏꯅ ꯈꯪꯕ ꯉꯝꯃꯤ ꯑꯗꯨꯕꯨ ꯀꯝꯄ꯭ꯌꯨꯇ꯭ꯔꯒꯤ ꯅꯣꯂꯦꯖꯁꯤ ꯑꯣꯟꯂꯥꯏꯟꯗꯗꯤ ꯑꯗꯨꯛꯀꯤ ꯃꯇꯤꯛ ꯑꯩꯈꯣꯏꯅ ꯈꯪꯐꯝꯊꯣꯛꯄ ꯅꯣꯂꯦꯖꯀꯤ ꯆꯥꯡꯗꯣ ꯌꯧꯅ ꯈꯪꯕ ꯉꯝꯗꯕꯅ ꯃꯔꯝ ꯑꯣꯏꯔꯀꯥꯟꯗ ꯌꯥꯝꯅ ꯅꯨꯡꯉꯥꯏꯇꯦ ꯑꯗꯨꯅ ꯍꯧꯖꯤꯛꯀꯤ ꯃꯇꯝꯗꯗꯤ ꯀꯝꯄ꯭ꯌꯨꯇ꯭ꯔ ꯑꯦꯖꯅꯤ ꯀꯝꯄ꯭ꯌꯨꯇ꯭ꯔ ꯍꯥꯏꯕꯁꯤ ꯁꯨꯡꯈꯪ ꯈꯪꯗꯕ ꯌꯥꯗꯕ ꯑꯗꯨꯒꯨꯝꯕ ꯄꯣꯠ ꯑꯃꯅꯤ ꯃꯔꯝ ꯑꯁꯤꯅ ꯀꯝꯄ꯭ꯌꯨꯇ꯭ꯔꯒꯤ ꯃꯇꯦꯡꯅ ꯑꯩꯈꯣꯏꯅ ꯃꯇꯝ ꯏꯆꯪ ꯆꯪꯍꯟꯗꯅ ꯑꯩꯈꯣꯏꯒꯤ ꯃꯤꯑꯣꯏꯕꯅ ꯍꯤꯡꯕꯗ ꯌꯥꯝꯅ ꯅꯨꯉꯥꯏꯕ ꯃꯇꯝ ꯑꯃ ꯑꯣꯏꯍꯜꯂꯕꯅꯤ ꯍꯧꯖꯤꯛꯁꯦ ꯑꯗꯨꯅ ꯀꯝꯄ꯭ꯌꯨꯇ꯭ꯔꯒꯤ ꯃꯇꯥꯡꯁꯤꯗ ꯀꯝꯄ꯭ꯌꯨꯇ꯭ꯔꯒꯤ ꯅꯣꯂꯦꯖꯁꯦ ꯑꯩꯉꯣꯟꯗ ꯑꯣꯟꯂꯥꯏꯟꯒꯤ ꯃꯇꯥꯡꯁꯤ ꯑꯍꯦꯟꯕ ꯅꯣꯂꯦꯖ ꯄꯤꯔꯝꯃꯕ ꯍꯦꯟꯅ ꯈꯪꯕ ꯉꯝꯃꯝꯃꯕ ꯑꯗꯨ ꯑꯣꯏꯇꯥꯔꯗꯤ ꯑꯩꯁꯦ ꯍꯤꯡꯕꯗ ꯑꯗꯨꯛꯀꯤ ꯃꯇꯤꯛ ꯌꯥꯝꯅ ꯅꯨꯉꯥꯏꯅ ꯍꯤꯡꯉꯝꯒꯗꯕꯅꯤ ꯑꯗꯨꯕꯨ ꯑꯣꯟꯂꯥꯏꯟꯒꯤ ꯅꯣꯂꯦꯖꯁꯦ ꯑꯩꯉꯣꯟꯗ ꯋꯥꯠꯄꯅ ꯃꯔꯝ ꯑꯣꯏꯔꯀꯥꯟꯗ ꯈꯪꯅꯤꯡꯕ ꯑꯃꯁꯨ ꯑꯩꯉꯣꯟꯗ ꯈꯤꯇꯪ ꯗꯥꯎꯠ ꯂꯩꯕ ꯃꯁꯤꯅ ꯃꯔꯝ ꯑꯣꯏꯔꯀꯥꯟꯗ ꯑꯩꯈꯣꯏꯒꯤ ꯑꯣꯟꯂꯥꯏꯟꯒꯤ ꯅꯣꯂꯦꯖꯁꯦ ꯌꯥꯃ ꯍꯦꯟꯅ ꯂꯩꯍꯟꯅꯤꯡꯕ ꯍꯦꯟꯅ ꯈꯪꯅꯤꯡꯕ ꯄꯣꯠꯁꯤꯡ ꯑꯗꯨ ꯃꯌꯦꯛ ꯁꯦꯡꯅ ꯈꯪꯕ ꯉꯝꯃꯛꯇꯕ ꯑꯗꯤ ꯀꯔꯤꯒꯨꯝꯕ ꯑꯃ ꯄꯣꯠ ꯑꯃ ꯑꯩꯈꯣꯏꯒꯤ ꯑꯦꯞꯁ ꯑꯃ ꯆꯪꯉꯒꯁꯨ ꯑꯦꯞꯁꯇꯨ ꯃꯌꯦꯛ ꯁꯦꯡꯅ ꯄꯨꯊꯣꯛꯄ ꯉꯝꯗꯕ ꯁꯤꯅ ꯃꯔꯝ ꯑꯣꯏꯔꯒ ꯑꯩꯉꯣꯟꯗ ꯌꯥꯝꯅ ꯅꯨꯉꯥꯏꯇꯕ ꯌꯥꯝꯅ ꯆꯃꯝꯅꯕ ꯋꯥꯈꯜ ꯊꯣꯛꯇꯕ ꯃꯇꯥꯡ ꯑꯃ ꯌꯥꯎꯔꯛꯏ ꯃꯔꯝ ꯑꯁꯤꯅ ꯑꯩ ꯋꯥꯈꯜꯗ ꯑꯩꯅ ꯈꯟꯖꯩ ꯀꯝꯄ꯭ꯌꯨꯇ꯭ꯔꯒꯤ ꯅꯣꯂꯦꯖꯁꯦ ꯍꯦꯟꯅ ꯂꯩꯔꯝꯃꯕ ꯍꯦꯟꯅ ꯑꯐꯕ ꯋꯥꯈꯜꯂꯣꯟ ꯂꯩꯔꯝꯕ ꯇꯥꯔꯒꯗꯤ ꯑꯩꯅ ꯆꯪꯅꯤꯡꯏꯕ ꯑꯩꯅ ꯈꯪꯅꯤꯡꯏꯕ ꯑꯃꯗꯤ ꯂꯩꯕꯥꯛꯀꯤ ꯑꯣꯏꯔꯣ ꯅꯠꯇ꯭ꯔꯒ ꯀꯩꯒꯨꯝꯕ ꯂꯅꯥꯏꯒꯤ ꯑꯣꯏꯔꯣ ꯀꯔꯤꯒꯨꯝꯕ ꯑꯐꯕ ꯍꯤꯔꯝ ꯈꯨꯗꯤꯡꯃꯛꯇ ꯑꯩꯅ ꯃꯇꯦꯡ ꯄꯥꯡꯕ ꯉꯝꯂꯝꯒꯗꯕꯅꯤ ꯑꯃꯗꯤ ꯀꯝꯄ꯭ꯌꯨꯇ꯭ꯔꯒꯤ ꯁꯤꯗ ꯍꯦꯟꯅ ꯈꯪꯐꯝ ꯊꯣꯛꯄ ꯆꯥꯡꯗꯣ ꯂꯩꯔꯝꯃꯒꯗꯤ ꯑꯩꯅ ꯑꯗꯨꯛꯀꯤ ꯃꯇꯤꯛ ꯅꯨꯉꯥꯏꯒꯅꯤ ꯃꯔꯝ ꯑꯁꯤꯅ ꯀꯝꯄ꯭ꯌꯨꯇ꯭ꯔꯒꯤ ꯅꯣꯂꯦꯖꯁꯦ ꯑꯩꯉꯣꯟꯗ ꯍꯦꯟꯅ ꯐꯕ ꯍꯦꯟꯅ ꯈꯪꯕ ꯉꯝꯍꯟꯕꯒꯤ ꯉꯝꯍꯟꯅꯕꯒꯤ ꯃꯆꯥꯛꯇꯣ ꯑꯩꯉꯣꯟꯗ ꯂꯩꯍꯟꯅꯤꯡꯏ ꯃꯔꯝ ꯑꯁꯤꯅ ꯍꯧꯖꯤꯛꯀꯤ ꯃꯇꯝꯗ ꯀꯝꯄ꯭ꯌꯨꯇ꯭ꯔꯒꯤ ꯅꯣꯂꯦꯖꯁꯤ ꯈꯪꯗꯕ ꯌꯥꯗꯦ ꯑꯗꯨꯅ ꯑꯣꯞꯂꯥꯏꯟꯒꯤ ꯅꯠꯇꯅ ꯑꯣꯟꯂꯥꯏꯟꯗ ꯀꯝꯄ꯭ꯌꯨꯇ꯭ꯔꯒꯤ ꯅꯣꯂꯦꯖ ꯑꯁꯦ ꯃꯔꯝ ꯆꯞ ꯆꯥꯅ ꯅꯤꯇꯤ ꯅꯤꯌꯣꯝ ꯆꯨꯝꯅ ꯈꯪꯕ ꯍꯥꯏꯕꯁꯤꯅ ꯂꯩꯕꯥꯛ ꯑꯃ ꯆꯥꯎꯈꯠꯄꯗ ꯑꯗꯨꯛꯀꯤ ꯃꯇꯤꯛ ꯃꯥꯡꯖꯤꯟ ꯊꯥꯕ ꯉꯝꯒꯅꯤ ꯍꯥꯏꯕ ꯋꯥꯐꯝꯁꯤꯅꯤ ꯑꯩꯅ ꯀꯝꯄ꯭ꯌꯨꯇ꯭ꯔ ꯅꯣꯂꯦꯖꯄꯨ ꯍꯦꯟꯅ ꯄꯥꯝꯖꯅꯤꯡꯏꯕ ꯈꯪꯖꯅꯤꯡꯉꯨꯕꯒꯤ ꯃꯔꯝ